ꯑꯩꯅ ꯅꯍꯥꯟ ꯁꯟꯊꯦꯟꯗꯒꯤ ꯏꯝꯐꯥꯜ ꯆꯠꯀꯦ ꯍꯥꯏꯅ ꯒꯥꯔꯤ ꯑꯃ ꯅꯦꯛꯆꯕꯦꯅ ꯑꯗꯣ ꯑꯩ ꯆꯠꯄ ꯐꯔꯛ ꯇꯥꯗꯅ ꯆꯠꯍꯧꯗꯔꯦ ꯑꯗꯣ ꯀꯦꯟꯁꯦꯜ ꯇꯧꯔꯕꯅꯤꯅ ꯕꯦꯡ ꯑꯦꯀꯥꯎꯟ ꯅꯠꯇ꯭ꯔꯒꯅ ꯒꯨꯒꯜ ꯄꯦꯗ ꯄꯩꯁꯥꯗꯣ ꯍꯥꯞꯄꯤꯔꯛꯄ ꯌꯥꯒꯗ꯭ꯔ ꯌꯥꯔꯒꯗꯤ ꯄꯩꯁꯥꯗꯣ ꯑꯝꯇ ꯍꯥꯞꯄꯤꯔꯛꯅꯕ ꯍꯥꯏꯖꯔꯤ